ꯍꯧꯖꯤꯛ ꯍꯧꯖꯤꯛ ꯑꯩꯈꯣꯏꯅ ꯁꯥꯟꯅꯖꯔꯤꯁꯤꯗ ꯈꯨꯃꯟ ꯂꯝꯄꯥꯛꯇ ꯍꯧꯖꯤꯛ ꯏꯁꯤꯡ ꯆꯥꯎꯁꯤꯟꯕꯗꯒꯤ ꯑꯩꯈꯣꯏ ꯁꯥꯟꯅꯕ ꯄꯨꯂꯞ ꯂꯦꯞꯄ ꯑꯗꯒꯤ ꯏꯁꯤꯡꯗꯣ ꯆꯥꯎꯔꯒ ꯍꯥꯏꯗꯤ ꯑꯊꯨꯕꯗ ꯏꯁꯤꯡ ꯆꯤꯡꯊꯣꯛꯄꯤꯗꯕ ꯒꯣꯕꯔꯃꯦꯟꯁꯤꯡꯅ ꯒꯣꯔꯃꯦꯟ ꯁꯥꯏꯠꯇꯒꯤ ꯃꯇꯦꯡ ꯇꯧꯕꯤꯗꯕ ꯃꯐꯝꯗꯨ ꯏꯁꯤꯡ ꯆꯥꯎꯕ ꯂꯣꯏꯈ꯭ꯔꯒ ꯁꯦꯡꯇꯣꯛꯄꯤꯗꯕ ꯑꯗꯨꯗꯒꯤꯗꯤ ꯑꯩꯈꯣꯏꯒꯤ ꯑꯦꯅꯤ ꯀꯝꯄꯤꯇꯤꯁꯟ ꯑꯃꯗꯒꯤ ꯁꯦꯂꯦꯛ ꯇꯧꯕ ꯃꯇꯝꯗ ꯑꯩꯈꯣꯏꯒꯤ ꯃꯤꯆꯪ ꯁꯪꯒ ꯌꯦꯡꯒ ꯑꯩꯈꯣꯏꯒꯤ ꯁꯦꯟꯖꯥ ꯊꯨꯝꯖꯥ ꯀꯔꯞꯁꯟ ꯇꯧꯔꯒ ꯈꯟꯈꯤꯕ ꯑꯁꯤꯅ ꯑꯩꯈꯣꯏꯒꯤ ꯄ꯭ꯂꯦꯌꯔꯁꯤꯡ ꯑꯩꯈꯣꯏꯒꯤ ꯃꯁꯥꯟꯅꯁꯤꯡꯗ ꯑꯩꯈꯣꯏꯒꯤ ꯁꯥꯟꯅꯔꯣꯏꯁꯤꯡꯗ ꯑꯗꯨꯛꯀꯤ ꯃꯇꯤꯛ ꯈꯨꯗꯣꯡꯆꯥꯕꯗ ꯑꯣꯏ